ꯑꯩꯈꯣꯏꯒꯤ ꯁ꯭ꯀꯨꯜꯗ ꯂꯩꯕ ꯑꯉꯥꯡꯁꯤꯡꯅ ꯅꯦꯁꯅꯦꯜ ꯀꯝꯄꯤꯇꯤꯇꯤꯞ ꯄꯔꯤꯈ꯭ꯋꯥꯁꯤꯡ ꯊꯥꯕꯒꯤ ꯃꯑꯣꯡꯗꯤ ꯁ꯭ꯀꯨꯜꯗ ꯇꯝꯂꯤꯕ ꯑꯉꯥꯡꯁꯤꯡ ꯂꯣꯏꯅꯃꯛ ꯀꯝꯄꯤꯇꯤꯇꯤꯞ ꯑꯦꯛꯖꯥꯝ ꯁꯔꯨꯛ ꯑꯣꯏꯕꯗꯤ ꯌꯥꯎꯕꯗꯤ ꯑꯣꯏꯗꯦ ꯈꯔ ꯍꯦꯟꯅ ꯍꯩꯊꯣꯏ ꯁꯤꯡꯊꯣꯏꯕ ꯀ꯭ꯂꯥꯁ ꯈꯨꯗꯤꯡꯃꯛꯀꯤ ꯌꯥꯎꯏ ꯑꯃꯁꯨꯡ ꯃꯁꯥꯅ ꯄꯥꯝꯖꯕ ꯀꯝꯄꯤꯇꯤꯇꯤꯞ ꯑꯦꯛꯖꯥꯝ ꯌꯥꯎꯖꯅꯤꯡꯕ ꯁꯥꯇ꯭ꯔ ꯃꯌꯥꯝ ꯑꯃꯁꯨ ꯌꯥꯎꯏ ꯃꯈꯣꯏꯁꯤꯡ ꯑꯗꯨꯕꯨ ꯈꯟꯒꯠꯇꯨꯅ ꯑꯍꯦꯟꯕ ꯀꯝꯄꯤꯇꯤꯁꯟ ꯀꯌꯥꯗ ꯁꯔꯨꯛ ꯌꯥꯅꯕ ꯇꯥꯛꯄꯤ ꯇꯝꯕꯤ ꯑꯃꯗꯤ ꯃꯈꯣꯏꯕꯨ ꯃꯥꯏ ꯄꯥꯛꯂꯛꯅꯕꯒꯤꯗꯃꯛ ꯑꯣꯖꯥꯁꯤꯡꯅ ꯑꯍꯦꯟꯕ ꯃꯤꯠꯌꯦꯡ ꯑꯍꯦꯟꯕ ꯃꯤꯠꯌꯦꯡ ꯆꯪꯗꯨꯅ ꯍꯣꯠꯅꯕꯤ ꯀꯝꯄꯤꯇꯤꯇꯤꯞ ꯑꯦꯛꯖꯥꯝꯗ ꯃꯥꯏ ꯄꯥꯛꯂꯛꯅꯕꯒꯤꯗꯃꯛꯇ ꯃꯃꯥꯡꯗ ꯊꯥꯈ꯭ꯔꯕ ꯀꯣꯏꯁꯟ ꯁꯦꯂꯦꯕꯁ ꯑꯗꯨꯒꯨꯝꯕ ꯃꯌꯥꯝ ꯑꯗꯨ ꯌꯦꯡꯂꯒ ꯑꯗꯨꯒꯨꯝꯕꯒꯤ ꯃꯔꯝꯗ ꯑꯣꯖꯥꯁꯤꯡꯅ ꯇꯥꯛꯄꯤ ꯇꯝꯕꯤꯗꯨꯅ ꯀꯣꯏꯁꯟ ꯅꯦꯆꯔ ꯃꯌꯥꯝ ꯑꯃ ꯃꯃꯥꯡꯗ ꯍꯪꯈ꯭ꯔꯕ ꯀꯝꯄꯤꯇꯤꯇꯤꯞ ꯑꯦꯛꯖꯥꯝꯗ ꯍꯪꯈ꯭ꯔꯕ ꯀꯣꯏꯁꯟ ꯅꯦꯆꯔ ꯃꯌꯥꯝ ꯑꯃꯁꯨ ꯌꯦꯡꯗꯨꯅ ꯍꯣꯠꯅꯍꯟꯗꯨꯅ ꯑꯁꯨꯝ ꯍꯥꯏꯅ ꯇꯧꯗꯨꯅ ꯀꯝꯄꯤꯇꯤꯇꯤꯞ ꯑꯦꯛꯖꯥꯝ ꯑꯗꯨꯗ ꯃꯥꯏ ꯄꯥꯛꯅꯕ ꯑꯣꯖꯥꯁꯤꯡꯅ ꯑꯀꯟꯕ ꯃꯤꯠꯌꯦꯡꯗ ꯌꯦꯡꯁꯟꯗꯨꯅ ꯁꯥꯇ꯭ꯔ ꯃꯈꯩꯗꯣ ꯍꯩꯊꯣꯏ ꯁꯤꯡꯊꯣꯏꯗꯨꯅ ꯌꯥꯝꯅ ꯍꯦꯟꯅ ꯍꯣꯠꯅꯍꯟꯗꯨꯅ ꯃꯈꯣꯏꯕꯨ ꯃꯥꯏ ꯄꯥꯛꯅꯅꯕ ꯍꯣꯠꯅꯩ ꯃꯇꯧ ꯑꯁꯨꯝꯅ ꯑꯩꯈꯣꯏꯒꯤ ꯁ꯭ꯀꯨꯜꯗꯒꯤ ꯆꯠꯂꯤꯕ ꯑꯦꯛꯖꯥꯝ ꯊꯥꯒꯗꯧꯕ ꯑꯉꯥꯡꯁꯤꯡ ꯑꯗꯨꯕꯨ ꯂꯝꯖꯤꯡ ꯂꯝꯇꯥꯛꯇꯨꯅ ꯀꯝꯄꯤꯇꯤꯇꯤꯕ ꯑꯦꯛꯖꯥꯝ ꯀꯌꯥꯗ ꯁꯔꯨꯛ ꯌꯥꯍꯜꯂꯒ ꯃꯈꯣꯏꯒꯤ ꯀꯦꯔꯤꯌꯔ ꯁꯦꯝꯕꯤꯗꯨꯅ ꯁꯦꯝꯕꯤꯕꯇ ꯅꯠꯇꯅ ꯁ꯭ꯀꯨꯜꯒꯤ ꯃꯤꯡꯆꯠ ꯑꯣꯏꯍꯧꯋꯤ ꯑꯁꯨꯝꯅ ꯑꯉꯥꯡꯁꯤꯡꯅ ꯃꯥꯏ ꯄꯥꯛꯂꯛꯄ ꯀꯌꯥ ꯀꯌꯥꯗꯨꯅ ꯃꯃꯥ ꯃꯄꯥ ꯑꯣꯏꯕꯁꯤꯡꯅ ꯃꯃꯥ ꯃꯄꯥ ꯑꯣꯏꯕꯁꯤꯡ ꯑꯣꯏꯕꯁꯤꯡꯇ ꯅꯠꯇꯅ ꯑꯣꯖꯥꯁꯤꯡꯕꯨ ꯑꯗꯨꯛꯀꯤ ꯃꯇꯤꯛ ꯄꯨꯛꯅꯤꯡ ꯊꯧꯒꯠꯂꯤ ꯑꯃꯁꯨꯡ ꯑꯍꯦꯟꯕ ꯍꯣꯠꯅꯅꯤꯡꯕ ꯐꯥꯎꯍꯜꯂꯤ ꯏꯟꯁꯇꯤꯇ꯭ꯌꯨꯁꯟ ꯁꯤꯡ ꯃꯅꯨꯡꯗ ꯏꯟꯁꯇꯤꯇ꯭ꯌꯨꯁꯟꯒꯤ ꯃꯅꯨꯡꯗ ꯃꯤꯠꯌꯦꯡ ꯇꯧꯏ ꯍꯥꯏꯔꯁꯨ ꯌꯥꯔꯦ ꯑꯩꯈꯣꯏꯒꯤ ꯁ꯭ꯀꯨꯜꯗ ꯇꯃꯂꯤꯕ ꯑꯉꯥꯡꯁꯤꯡꯒꯤ ꯑꯣꯏꯅꯗꯤ ꯃꯈꯣꯏꯅ ꯌꯥꯎꯖꯒꯦ ꯍꯥꯏꯕ ꯀꯝꯄꯤꯇꯤꯇꯤꯞ ꯈꯨꯗꯤꯡꯃꯛꯇ ꯌꯥꯎꯍꯜꯂꯤ ꯑꯃꯁꯨꯡ ꯈꯨꯗꯤꯡꯃꯛꯀꯤ ꯁ꯭ꯀꯨꯜꯒꯤ ꯁꯥꯏꯠꯇꯒꯤ ꯑꯍꯦꯟꯕ ꯏꯁꯇꯥꯞ ꯑꯃ ꯊꯝꯗꯨꯅ ꯃꯈꯣꯏꯒꯤ ꯐꯣꯝ ꯐꯤꯜ ꯎꯞꯁꯨ ꯐꯣꯝ ꯐꯤꯜ ꯎꯞꯁꯨ ꯁꯝꯃꯤꯁꯟꯅ ꯆꯤꯡꯕ ꯃꯇꯦꯡ ꯇꯧꯍꯜꯂꯤ ꯃꯁꯤꯅ ꯑꯉꯥꯡꯁꯤꯡꯗ ꯑꯃꯗꯤ ꯄꯦꯔꯦꯟꯁꯁꯤꯡꯗ ꯑꯗꯨꯛꯀꯤ ꯃꯇꯤꯛ ꯈꯨꯗꯣꯡ ꯆꯥꯕ ꯑꯣꯏꯍꯜꯂꯤ ꯃꯔꯝꯗꯤ ꯃꯈꯣꯏꯅ ꯊꯦꯡꯅꯒꯗꯕ ꯑꯋꯥꯕ ꯀꯌꯥ ꯁ꯭ꯀꯨꯜꯒꯤ ꯃꯥꯏꯀꯩꯗꯒꯤ ꯑꯗꯨꯝꯃꯛ ꯃꯇꯦꯡ ꯄꯥꯡꯗꯨꯅ ꯑꯉꯥꯡꯁꯤꯡꯕꯨ ꯄꯨꯛꯅꯤꯡ ꯊꯧꯒꯠꯂꯤ